ꯍꯜꯂꯣ ꯁꯤ ꯀꯩꯒꯨꯝꯕ ꯑꯝꯇ ꯍꯪꯖꯒꯦ ꯑꯩꯈꯣꯏꯒꯤ ꯕ꯭ꯂꯦꯛꯁ꯭ꯃꯤꯠꯀꯤ ꯊꯥꯡ ꯌꯣꯠ ꯁꯨꯕꯗꯣ ꯑꯗꯨꯒꯤ ꯀꯩꯅꯣ ꯂꯩ ꯍꯥꯏꯕꯗꯣ ꯆꯨꯝꯕ꯭ꯔ ꯁꯤꯕꯣ ꯀꯗꯥꯏ ꯖꯒꯥꯗꯅꯣ ꯑꯗꯨ ꯍꯥꯟꯅ ꯌꯧꯔꯛꯅꯕ ꯍꯣꯠꯅꯒꯤꯒꯦ ꯍꯣꯏ ꯊꯤꯖꯔꯒꯦ ꯑꯗꯨꯗ ꯌꯣꯠ ꯊꯥꯡ ꯌꯣꯠꯁꯨ ꯑꯅꯧꯕ ꯑꯃꯠꯇ ꯁꯨꯖꯅꯤꯡꯉꯤ ꯑꯗꯨ ꯑꯗꯨꯝ ꯐꯪꯒꯗ꯭ꯔꯥꯕ ꯌꯣꯝꯄꯥꯛꯇꯣ ꯌꯣꯝꯄꯥꯛꯇꯣ ꯑꯥ ꯌꯣꯝꯄꯥꯛꯇꯨꯖꯨ ꯑꯃ ꯌꯦꯡꯖꯒꯦ ꯑꯗꯒꯤ ꯊꯥꯡꯒꯣꯟ ꯃꯌꯥꯗꯤ ꯍꯥꯞꯄꯤꯕ꯭ꯔꯥ ꯍꯣꯏ ꯃꯗꯨꯃꯁꯨ ꯑꯗꯒꯤ ꯑꯩꯈꯣꯏꯒꯤ

ꯃꯅꯥ ꯃꯁꯤꯡ ꯃꯈꯣꯡ ꯌꯥꯟꯅꯅꯕꯒꯤ ꯀꯔꯅꯦꯟꯗꯣ ꯑꯗꯨꯃꯁꯨ

ꯁꯦꯝꯕ ꯍꯥꯏꯁꯤ ꯏꯅꯧ ꯅꯧꯅ ꯇꯧꯗꯣꯔꯤꯕꯅꯤ

ꯂꯥꯛꯆꯔꯒꯦ ꯍꯣꯏ ꯑꯗꯨꯒ ꯃꯃꯟꯗꯣ ꯍꯥꯏꯐꯦꯠ ꯑꯝ ꯈꯪꯖꯅꯤꯡꯍꯧꯋꯦ ꯑꯍꯧꯕꯗ ꯑꯣ ꯌꯣꯝꯄꯥꯛꯁꯦ ꯑꯣ ꯐꯤꯠꯇ ꯄꯨꯔꯥ ꯐꯤꯠ ꯇꯧꯕꯗ ꯎꯝ ꯎꯝ ꯎꯝ

ꯑꯣ ꯍꯣꯏ ꯍꯣꯏ ꯃꯐꯝꯗꯨ ꯌꯧꯖꯔꯒꯦ ꯑꯩ ꯍꯣꯏ ꯍꯧꯖꯤꯛ ꯑꯣ ꯁꯤꯒꯤꯅꯤꯅꯦ ꯍꯧꯖꯤꯛ ꯃꯃꯟ ꯉꯁꯥꯏ ꯌꯣꯝꯄꯥꯛ ꯍꯥꯏꯕꯗꯣ ꯁꯤꯅꯤꯀꯣ ꯌꯣꯠꯇꯤ ꯑꯐꯕ ꯉꯥꯛꯇꯅꯤꯀꯣ ꯌꯣꯠꯁꯤ ꯍꯥꯏꯗꯤ ꯈꯔ ꯂꯩꯔꯒ ꯇꯦꯛꯄ ꯈꯣꯠꯄ ꯂꯩꯕ꯭ꯔꯥ ꯑꯗꯨꯝꯕꯗꯣ

ꯍꯣꯏꯅꯦ ꯑꯗꯨꯁꯨ ꯆꯨꯝꯃꯤꯝꯅꯤꯅꯦ

ꯑꯗꯨꯅ ꯌꯣꯠꯇꯤ ꯑꯝꯍꯥꯅꯤꯀꯣ ꯁꯤ ꯁꯥꯔꯤ ꯃꯌꯥꯝꯁꯦ ꯌꯣꯠ ꯑꯃꯠꯇꯅꯦꯕ ꯁꯤ ꯁꯥꯔꯤ ꯃꯌꯥꯝꯁꯦ ꯂꯣꯏ ꯀꯟꯒꯗꯧꯕ ꯉꯥꯛꯇꯅꯦꯕ ꯀꯩꯗꯧꯕ ꯑꯣ

ꯍꯣꯏ ꯍꯣꯏ ꯍꯣꯏ

ꯑꯗꯨꯒ ꯈꯔ ꯈꯔꯗꯤ ꯌꯥꯝꯅ ꯂꯧꯔꯛꯄꯅꯤꯅ ꯈꯔꯗꯤ ꯇꯥꯕ ꯌꯥꯏꯍꯦ ꯂꯣꯏꯅꯃꯛ ꯈꯒꯗꯤ ꯌꯦꯡꯕꯤꯕ ꯌꯥꯏꯑꯕ

ꯂꯧꯗꯣꯏꯁꯤꯕꯣꯕ ꯀꯔꯅꯦꯟ ꯂꯩꯔꯦ ꯑꯃ ꯀꯩꯅꯣ ꯃꯈꯣꯡ ꯌꯥꯟꯅꯕꯗꯣ ꯑꯗꯒꯤ ꯊꯥꯡꯒꯣꯟ ꯑꯣ ꯁꯤꯗꯅꯤꯗ ꯂꯣꯏꯗꯣꯏꯁꯦ ꯃꯊꯪ ꯗꯔꯀꯥꯔ ꯑꯣꯏꯕꯗꯨꯁꯨ ꯑꯃꯨꯛ ꯂꯥꯛꯆꯒꯦ ꯑꯗꯨ ꯌꯥꯔꯛꯇꯕ ꯍꯦꯛ ꯃꯥꯡꯈꯤꯕ ꯑꯗꯨꯒꯨꯝꯕꯁꯨ ꯌꯥꯎꯕ ꯑꯗꯨꯅꯅꯦ ꯑꯗꯨ ꯅꯣꯏꯗꯗꯤ ꯀꯥꯟꯅꯗ꯭ꯔꯥ ꯁꯤꯁꯦ ꯑꯩꯈꯣꯏꯗ ꯂꯩꯔꯝꯕ ꯈꯨꯖꯨ ꯈꯨꯂꯥꯏꯁꯤꯡꯁꯦ ꯃꯥꯡꯒ꯭ꯔꯗꯤ ꯅꯣꯏꯗ ꯑꯃꯨꯛ ꯏꯅꯧ ꯅꯧ ꯁꯥꯕꯁꯨ ꯑꯃꯨꯛ ꯂꯩꯕꯤ ꯐꯠꯇ꯭ꯔꯁꯦ ꯍꯣꯏ ꯍꯣꯏ ꯑꯗꯩ ꯁꯥꯏ ꯇꯧꯔꯁꯤ ꯍꯣꯏ ꯍꯣꯏ ꯌꯧꯖꯒ꯭ꯔꯒꯦ